ꯑꯥ ꯚꯥꯏ ꯍꯥꯏꯕꯤꯌꯨ ꯚꯥꯏ ꯌꯥꯏ ꯌꯥꯎꯒꯦ ꯅꯈꯣꯏ ꯅꯇꯨꯡꯗ ꯏꯟꯒꯦ ꯚꯥꯏ ꯚꯥꯏ ꯍꯣꯏꯅ ꯆꯠ ꯄꯥꯝꯃꯦ ꯚꯥꯏ ꯀꯣꯏꯕ ꯚꯥꯏ ꯍꯣꯏꯅ ꯍꯥꯏꯕꯤꯔꯛꯇꯕꯒꯤ ꯋꯥꯅꯦ ꯚꯥꯏ ꯌꯥꯏꯌꯦ ꯚꯥꯏ ꯆꯠꯃꯤꯟꯅꯁꯦ ꯚꯥꯏ ꯚꯥꯏ ꯍꯣꯏꯒ ꯄꯨꯂꯞ ꯑꯣꯏꯅ ꯄꯨꯜꯂꯒ ꯆꯠꯄꯗꯨꯅꯕꯨ ꯍꯦꯟꯅ ꯐꯔꯦ ꯚꯥꯏ ꯐꯔꯦ ꯐꯔꯦ ꯚꯥꯏ ꯍꯣꯏ ꯚꯥꯏ